ꯑꯩꯅ ꯌꯦꯡꯕ ꯃꯁꯥꯟꯅꯁꯤꯡꯁꯦ ꯑꯗꯨꯝ ꯑꯅꯝꯕꯅꯗꯤ ꯌꯦꯡꯉꯦ ꯍꯥꯏꯗꯤ ꯏꯁꯄꯣꯔꯠꯁꯦ ꯄꯥꯝꯖꯕꯅꯤꯅ ꯂꯣꯏꯅ ꯌꯦꯡꯉꯦ ꯑꯗꯣ ꯀꯥ ꯍꯦꯟꯅ ꯌꯦꯡꯅꯤꯡꯕ ꯐꯥꯎꯕꯗꯤ ꯐꯨꯠꯕꯣꯜꯁꯦ ꯌꯥꯝ ꯄꯥꯝꯃꯦ ꯐꯨꯠꯕꯣꯜ ꯌꯦꯡꯕꯁꯦ ꯑꯗꯨꯝ ꯏꯁꯥꯗ ꯅꯨꯡꯉꯥꯏꯕꯁꯨ ꯐꯥꯎꯋꯦ ꯑꯗꯨꯒ ꯑꯩꯁꯨ ꯏꯁꯥꯃꯛꯁꯨ ꯐꯨꯠꯕꯣꯜ ꯁꯥꯟꯅꯩꯌꯦ ꯑꯗꯨꯅ ꯑꯩꯅ ꯌꯥꯝ ꯄꯥꯝꯖꯕ ꯐꯨꯠꯕꯣꯜ ꯄ꯭ꯂꯦꯌꯥꯔ ꯍꯥꯏꯔꯗꯤ ꯔꯣꯅꯥꯜꯗꯣꯁꯦ ꯔꯣꯅꯥꯜꯗꯣꯁꯦ ꯌꯥꯝꯅ ꯄꯥꯝꯖꯩ ꯃꯥꯒꯤ ꯃꯑꯣꯡ ꯃꯇꯧ ꯃꯥꯒꯤ ꯕꯣꯜ ꯀꯥꯎꯕ ꯑꯗꯒꯤ ꯃꯥꯅ ꯇꯧꯕ ꯊꯕꯛꯁꯤꯡꯁꯦ ꯌꯥꯝ ꯄꯥꯝꯖꯩ ꯑꯗꯨꯅ ꯔꯣꯅꯥꯜꯗꯣꯁꯦ ꯌꯥꯝ ꯄꯥꯝꯕꯅꯤꯅ ꯐꯨꯠꯕꯣꯜꯁꯦ ꯑꯗꯨꯝ ꯌꯦꯡꯉꯦ ꯑꯩꯅ ꯌꯦꯡꯕꯁꯦ ꯍꯥꯏꯗꯤ ꯂꯩꯀꯥꯏꯗꯁꯨ ꯔꯣꯅꯥꯜꯗꯣꯒꯤ ꯐꯦꯟꯒꯨꯝꯕ ꯑꯗꯒꯤ ꯊꯕꯛ ꯇꯧꯔꯛꯄ ꯑꯗꯒꯤ ꯋꯥꯔꯜ ꯀꯞꯇ ꯔꯣꯅꯥꯜꯗꯣꯗ ꯄꯩꯁꯥ ꯊꯥꯅꯕ ꯈꯣꯠꯅꯕ ꯑꯗꯨꯒꯤ ꯃꯦꯁꯤꯒ ꯔꯣꯅꯥꯜꯗꯣꯗ ꯄꯩꯁꯥ ꯀꯅꯥꯅ ꯀꯥꯒꯅꯤ ꯇꯤꯝ ꯀꯅꯥꯅ ꯊꯣꯏꯒꯅꯤ ꯍꯥꯏꯕꯗꯣ ꯑꯗꯨꯝ ꯔꯣꯅꯥꯜꯗꯣꯗ ꯊꯥꯏ ꯑꯩꯗꯤ ꯑꯗꯒꯤ ꯐꯨꯠꯕꯣꯜ ꯌꯦꯡꯕꯁꯦ ꯇꯤꯚꯤꯗ ꯌꯦꯡꯉꯦ ꯂꯩꯀꯥꯏ ꯂꯩꯀꯥꯏꯒꯤ ꯀ꯭ꯂꯕꯀꯤ ꯇꯤꯚꯤꯒꯨꯝꯕ ꯅꯨꯃꯤꯗꯥꯡꯗ ꯌꯦꯡꯕ ꯌꯥꯎꯋꯤ ꯋꯥꯔꯜ ꯀꯞ ꯃꯇꯝꯗꯗꯤ ꯑꯗꯨꯅ ꯃꯌꯥꯝ ꯌꯦꯡꯃꯤꯟꯅꯕꯅꯤꯅ ꯂꯥꯎ ꯈꯣꯡꯉꯒ ꯍꯥꯏꯗꯤ ꯔꯣꯅꯥꯜꯗꯣꯅ ꯒꯣꯜ ꯑꯃ ꯆꯟꯕꯒꯁꯦ ꯃꯌꯥꯝ ꯂꯣꯏꯅ ꯍꯔꯥꯎꯋꯦ ꯂꯥꯎ ꯈꯣꯡꯗꯅ ꯈꯣꯠꯇꯅ ꯌꯥꯝ ꯇꯧꯋꯦ ꯐꯨꯠꯕꯣꯜ ꯌꯦꯡꯕꯁꯦ ꯅꯨꯃꯤꯗꯥꯡꯒꯨꯝꯕꯅ ꯍꯦꯟꯅ ꯈꯔ ꯅꯨꯡꯉꯥꯏ ꯑꯩꯒꯤ ꯑꯣꯏꯅꯗꯤ ꯑꯗꯨꯝ ꯌꯦꯡꯃꯤꯟꯅꯕꯁꯦ ꯏꯃꯥꯟꯅꯕ ꯃꯌꯥꯝꯒꯨꯝꯕ ꯌꯦꯡꯃꯤꯟꯅꯕꯁꯤꯅ ꯅꯨꯡꯉꯥꯏꯌꯦ ꯍꯥꯏꯗꯤ ꯏꯃꯥꯟꯅꯕꯒ ꯌꯦꯡꯃꯤꯟꯅꯔꯗꯤ ꯃꯣꯏꯁꯨ ꯐꯨꯠꯕꯣꯜ ꯄꯥꯝꯕꯅꯤꯅ ꯂꯩꯀꯥꯏꯗꯒꯨꯝꯕ ꯁꯥꯟꯅꯕ ꯈꯣꯠꯅꯕ ꯑꯗꯒꯤ ꯂꯩꯀꯥꯏ ꯂꯩꯀꯥꯏ ꯑꯃꯒ ꯑꯃꯒ ꯇꯤꯝ ꯇꯣꯔꯅꯥꯃꯦꯟ ꯇꯧꯕꯁꯦ ꯑꯩꯒ ꯌꯦꯡꯃꯤꯟꯅꯔꯤꯕ ꯐꯨꯠꯕꯣꯜ ꯄ꯭ꯂꯦ ꯏꯃꯥꯟꯅꯕꯁꯤꯡꯁꯤꯒ ꯑꯗꯨꯝ ꯁꯥꯟꯅꯃꯤꯟꯅꯩ ꯂꯨꯄꯥ ꯄꯩꯁꯥ ꯊꯥꯅꯕ ꯍꯥꯏꯗꯤ ꯑꯇꯣꯞꯄ ꯂꯩꯀꯥꯏ ꯑꯃꯒ ꯑꯩꯒꯤ ꯂꯩꯀꯥꯏ ꯑꯩꯒꯤ ꯂꯩꯀꯥꯏꯁꯤꯒ ꯄꯩꯁꯥ ꯊꯥꯅꯕꯗ ꯂꯤꯁꯤꯡ ꯃꯉꯥ ꯃꯉꯥ ꯊꯥꯅꯕꯁꯤ ꯑꯗꯨꯝ ꯁꯥꯟꯅꯕꯁꯨ ꯅꯨꯡꯉꯥꯏ ꯑꯩ ꯐꯨꯠꯕꯣꯜꯁꯤ ꯌꯥꯝꯅ ꯄꯥꯝꯃꯤ ꯄꯥꯝꯕꯅꯤꯅ ꯑꯗꯨꯝ ꯌꯦꯡꯁꯨ ꯌꯦꯡꯉꯦ